ꯍꯤꯡꯅꯕꯒꯤ ꯑꯣꯏꯅꯗꯤ ꯍꯨꯖꯤꯛꯀꯤ ꯑꯣꯏꯅꯗꯤ ꯌꯥꯝ ꯀꯟꯅ ꯑꯩꯉꯣꯟꯗ ꯀꯩ ꯍꯥꯏꯇꯔꯦ ꯌꯥꯝꯅ ꯄ꯭ꯔꯦꯁꯔ ꯂꯩꯕ ꯍꯥꯏꯕꯗꯣ ꯑꯣꯏꯗ꯭ꯔꯤ ꯀꯩꯒꯤꯅꯣ ꯍꯥꯏꯕꯗ ꯑꯈꯣꯏꯒꯤ ꯏꯃꯥ ꯏꯄꯥ ꯑꯅꯤꯃꯛ ꯁꯨꯅ ꯂꯩꯔꯤꯕꯅꯤꯅ ꯍꯨꯖꯤꯛꯀꯤ ꯑꯣꯏꯅꯗꯤ ꯃꯣꯏꯅ ꯑꯗꯨꯝ ꯃꯇꯦꯡ ꯈꯔ ꯄꯥꯛꯊꯣꯛ ꯄꯥꯡꯖꯤꯟ ꯇꯧꯕꯤꯔꯤ ꯍꯨꯖꯤꯛꯀꯤ ꯑꯣꯏꯅꯗꯤ ꯑꯗꯨꯗꯨꯒ ꯀꯦꯔꯤꯌꯔꯒꯤ ꯂꯝꯕꯤꯖꯤꯗ ꯑꯩꯅ ꯈꯣꯡꯗꯥ ꯈꯣꯡ ꯊꯥꯡꯖꯜꯂꯛꯄꯖꯦ ꯑꯩ ꯕꯦꯠꯃꯤꯟꯇꯟꯖꯦ ꯌꯥꯝ ꯄꯥꯝꯖꯩꯀꯣ ꯌꯥꯝ ꯄꯤꯛꯏ ꯉꯩꯗꯒꯤ ꯑꯗꯨꯝ ꯑꯗꯣ ꯑꯩ ꯌꯥꯝ ꯑꯗꯨꯝ ꯄꯥꯝꯖꯩ ꯌꯥꯝꯅ ꯄꯥꯝꯖꯩ ꯑꯗꯨ ꯑꯣꯏꯇꯖꯨ ꯀꯩ ꯍꯥꯏꯇꯔꯦ ꯑꯩꯒꯤ ꯏꯃꯥ ꯏꯄꯥꯅ ꯌꯥꯝ ꯐꯖꯅ ꯑꯦꯐꯣꯔꯠ ꯇꯧꯕ ꯉꯝꯗꯅ ꯑꯗꯨ ꯁꯤ ꯃꯁꯥꯅꯁꯤꯗ ꯄꯤꯛꯏ ꯉꯩꯗꯒꯤ ꯁꯥꯅꯍꯜꯂꯛꯄꯕꯨꯗꯤ ꯅꯠꯇꯦ ꯑꯗꯣ ꯂꯩꯀꯥꯏꯒꯤ ꯑꯍꯟ ꯈꯔ ꯂꯩ ꯃꯣꯏꯒ ꯄꯨꯟꯅ ꯁꯥꯟꯅꯃꯤꯗꯅ ꯁꯥꯅꯃꯤꯟꯅꯔꯒ ꯁꯨꯃꯥꯏꯅ ꯈꯔ ꯇꯧꯗꯅ ꯈꯣꯠꯇꯅ ꯇꯧꯕꯗꯒꯤ ꯑꯦ ꯇꯨ ꯊꯥꯎꯖꯟ ꯑꯩꯇꯤꯟꯗ ꯑꯩ ꯂꯥꯏꯕꯛ ꯐꯗꯨꯅ ꯑꯈꯣꯏꯒꯤ ꯀ꯭ꯂꯕ ꯀꯩꯀꯥ ꯇꯧꯔꯒ ꯇꯣꯔꯅꯃꯦꯟ ꯑꯃ ꯊꯣꯛꯄ ꯉꯝꯖꯩ ꯑꯗꯨꯗ ꯏꯃꯥꯟꯅꯕ ꯑꯃꯒ ꯑꯈꯣꯏ ꯗꯕꯜꯁꯇ ꯄꯥꯔ ꯊꯣꯛꯆꯕꯅꯦ ꯑꯗꯨꯝ ꯗꯥꯏꯔꯦꯛ ꯏꯁꯇ꯭ꯔꯦꯠ ꯁꯦꯠꯇ ꯑꯗꯨꯝ ꯄꯣꯌꯦ ꯁꯦꯠ ꯑꯅꯤꯗꯗꯨꯝ ꯃꯇꯝꯗꯨꯗ ꯑꯈꯣꯏ ꯑꯣꯖꯥꯅ ꯅꯥꯏꯅ ꯁꯥꯟꯅꯔꯛꯄ ꯅꯠꯇꯦ ꯑꯗꯨꯒ ꯃꯥꯒꯤ ꯀꯩꯅꯣ ꯀꯩꯀꯥ ꯔꯨꯜ ꯑꯦꯟ ꯔꯦꯒꯨꯂꯦꯁꯟ ꯀꯩꯀꯥ ꯈꯪꯅ ꯁꯥꯟꯅꯒꯤꯕ ꯅꯠꯇꯦ ꯃꯇꯝꯗꯨꯗ ꯑꯗꯨꯕꯨ ꯃꯥꯝꯅ ꯅꯨꯡꯉꯥꯏꯕ ꯌꯥꯝ ꯐꯖꯕ ꯑꯦꯛꯁꯄꯤꯔꯦꯟꯁ ꯑꯝꯗꯤ ꯄꯤꯕꯤꯔꯝꯃꯦ ꯑꯗꯨ ꯃꯇꯝꯗꯨꯗ ꯑꯩꯈꯣꯏ ꯍꯥꯟꯅ ꯑꯩꯈꯣꯏꯅꯗꯤ ꯄ꯭ꯂꯥꯁꯇꯤꯛꯅ ꯁꯥꯟꯅꯕꯅꯤ ꯑꯗꯨꯕꯨ ꯃꯇꯝꯗꯨꯗ ꯐꯦꯗꯔ ꯁꯥꯟꯅꯒꯤ ꯄꯨꯟꯁꯤꯒꯤ ꯑꯍꯥꯟꯕ ꯑꯣꯏꯅ ꯐꯦꯗꯔ ꯁꯥꯟꯅꯩ ꯑꯗꯨꯗ ꯍꯩꯕꯣꯏ ꯍꯩꯇꯕꯣꯏ ꯑꯩꯈꯣꯏꯖꯨ ꯑꯗꯨꯝ ꯄꯨꯀꯟꯗ ꯀꯜꯂꯦ ꯑꯗꯣ ꯌꯥꯝꯅ ꯅꯨꯡꯉꯥꯏꯒꯤ ꯃꯇꯝ ꯑꯗꯣ ꯑꯗꯨꯕꯨ ꯑꯩꯅ ꯁꯤ ꯗꯥꯏꯔꯦꯛ ꯌꯥꯝ ꯐꯖꯅ ꯈꯣꯡ ꯊꯥꯡꯖꯜꯂꯛꯈꯤꯕꯖꯦ ꯑꯩꯅ ꯀꯣꯂꯦꯖ ꯂꯣꯏꯒꯤꯕ ꯃꯇꯝ ꯑꯩꯅ ꯅꯥꯕ ꯐꯔꯛꯄ ꯃꯇꯝꯗ ꯃꯁꯤꯒꯤ ꯃꯁꯥꯟꯅꯖꯤꯗ ꯑꯩ ꯍꯩꯇꯕ ꯌꯥꯗꯦꯅ ꯈꯜꯂꯒ ꯐꯖꯅ ꯈꯣꯡ ꯊꯥꯡꯖꯜꯂꯛꯈꯤ ꯅꯥꯕ ꯅꯨꯃꯤꯠ ꯌꯥꯎꯏ ꯁꯥꯟꯅꯕꯗ ꯑꯗꯣ ꯅꯨꯡꯗꯥꯡꯒ ꯐꯖꯅ ꯅꯥꯕ ꯌꯥꯎꯏ ꯑꯗꯨꯕꯨ ꯅꯣꯉꯥꯜꯂ ꯑꯩ ꯁꯥꯟꯅꯕꯗ ꯐꯗ ꯌꯥꯗꯦ ꯑꯗꯨꯅ ꯐꯖꯅ ꯍꯣꯠꯅꯩ ꯑꯩ ꯅꯣꯉꯥꯜꯂꯒ ꯐꯗꯕ ꯌꯥꯗꯦꯗꯅ ꯈꯜꯂꯒ ꯁꯥꯟꯅꯕ ꯃꯇꯝꯗꯖꯨ ꯑꯩ ꯄꯔꯐꯣꯔꯃꯦꯟꯁꯁꯦ ꯍꯟꯗ꯭ꯔꯦꯠ ꯄꯥꯔꯆꯦꯟ ꯑꯗꯨꯝ ꯄꯤꯒꯦ ꯑꯗꯨꯝ ꯈꯜꯂꯤ ꯄꯤꯖꯨ ꯄꯤ ꯑꯗꯨꯒ ꯑꯩꯒ ꯑꯩꯅ ꯍꯟꯗꯛ ꯊꯣꯛꯆꯒꯗꯕ ꯇꯣꯔꯅꯃꯦꯟ ꯑꯁꯤꯗ ꯀꯩꯒꯨꯝꯕ ꯃꯥꯏ ꯄꯥꯛꯄ ꯉꯝꯃꯒꯗꯤ ꯑꯩꯒꯤ ꯑꯣꯖꯥ ꯒꯨꯔꯨ ꯑꯩꯒꯤ ꯏꯃꯥ ꯏꯄꯥ ꯀꯩꯀꯥꯗ ꯌꯥꯝꯅ ꯑꯩ ꯂꯣꯏꯃꯛ ꯀ꯭ꯔꯤꯗꯤꯠ ꯄꯤꯅꯤꯡꯏ ꯃꯁꯤꯖꯦ ꯀꯩꯒꯤꯅꯣ ꯍꯥꯏꯕ ꯃꯇꯝꯗ ꯍꯟꯗꯛꯇꯤ ꯏꯃꯥ ꯏꯄꯥꯖꯨ ꯑꯩꯒꯤ ꯀꯦꯔꯤꯌꯔ ꯑꯩꯅ ꯄꯥꯝꯂꯤꯕ ꯑꯩꯅ ꯈꯣꯡ ꯊꯥꯡꯖꯜꯂꯤꯕ ꯃꯥꯏꯀꯩ ꯑꯁꯤꯗ ꯌꯥꯝꯅ ꯐꯖꯅ ꯁꯞꯄꯣꯔꯠ ꯄꯤꯕꯤꯌꯦ ꯑꯩꯕꯨ